ꯍꯂꯣ ꯗꯦꯕꯔꯥꯅꯤ ꯑꯩ ꯀꯛꯆꯤꯡꯒꯤ ꯗꯥꯏꯅꯥꯅꯦ ꯅꯤꯡꯁꯤꯡꯉꯤꯕꯣ ꯑꯩꯗꯣ ꯍꯟꯗꯛꯁꯦ ꯌꯨꯝ ꯊꯣꯛꯂꯛꯄ ꯑꯗꯨꯗꯅꯦ ꯃꯅꯤꯄꯨꯔ ꯀꯣꯏꯕꯁꯦ ꯌꯥꯝ ꯆꯠꯅꯤꯡꯕ ꯑꯗꯨꯅ ꯀꯩꯕꯨꯜ ꯂꯝꯖꯥꯎꯗꯣ ꯍꯟꯗꯛꯇꯤ ꯁꯖꯤꯁꯨ ꯃꯣꯏ ꯍꯟꯗꯛꯇꯤ ꯌꯥꯝꯅ ꯍꯥꯏꯕꯗꯤꯀꯣ ꯀꯩꯅꯣ ꯇꯧꯔꯦ ꯃꯁꯤꯡ ꯍꯦꯟꯒꯠꯂꯦ ꯈꯣꯠꯂꯦ ꯃꯣꯏ ꯌꯥꯝꯅ ꯍꯥꯏꯕꯗꯤ ꯍꯥꯏꯕꯗꯨꯗꯅꯦ ꯌꯥꯝ ꯌꯦꯡꯅꯤꯡꯕ ꯁꯖꯤꯗꯣ ꯑꯗꯨꯗꯩ ꯌꯦꯡꯗꯕꯁꯨ ꯀꯨꯏꯔꯦ ꯀꯣꯏꯕ ꯆꯠꯇꯕꯁꯨ ꯀꯨꯏꯔꯦ ꯆꯠꯁꯦꯅ ꯍꯥꯏꯅꯕ ꯑꯗꯨꯗ ꯅꯣꯏꯗꯤ ꯏꯔꯣꯏꯁꯦꯝꯕꯗꯩꯅꯤꯅ ꯅꯪꯗꯤ ꯀꯃꯥꯏꯅ ꯇꯧꯔꯝꯅꯤ ꯍꯧꯖꯤꯛꯀꯥꯟꯗꯣ ꯁꯉꯥꯏ ꯊꯣꯛꯄ ꯃꯇꯝ ꯑꯣꯏꯕ꯭ꯔꯥ ꯀꯃꯥꯏꯅ ꯇꯧꯕꯅꯣꯗꯣ ꯍꯪꯅꯤꯡꯕꯒꯤ ꯐꯣꯟ ꯇꯧꯔꯛꯄꯅꯦ ꯑꯥ

ꯍꯣꯏ ꯑꯗꯨꯃꯥꯏꯅ ꯇꯧꯔꯁꯨ ꯌꯥꯕꯕꯨꯗꯤ ꯌꯥꯏ ꯅꯣꯏꯗ ꯅꯣꯡꯃ ꯅꯤꯅꯤ ꯂꯦꯔꯒ ꯑꯗꯨꯝ ꯌꯦꯡꯕꯀꯣ ꯃꯑꯣꯡ ꯑꯥ ꯍꯣꯏ ꯌꯥꯏ ꯑꯗꯨꯃꯥꯏꯅ ꯇꯧꯔꯁꯨ ꯌꯥꯏ ꯑꯥ

ꯑꯥ

ꯑꯥ ꯑꯥ ꯍꯣꯏ ꯑꯪ

ꯍꯣꯏ ꯌꯥꯏ ꯑꯗꯨꯃꯥꯏꯅ ꯇꯧꯔꯁꯨ ꯑꯪ

ꯍꯣꯏ ꯑꯗꯨ ꯑꯣꯏꯔꯗꯤꯅꯦ ꯍꯌꯦꯡꯗꯣ ꯑꯗꯨꯝ ꯂꯥꯛꯑꯒꯦ ꯑꯌꯨꯛ ꯉꯟꯇꯥꯅ ꯑꯩꯈꯣꯏ ꯏꯅꯥꯎꯄꯤꯒ ꯑꯩꯁꯨ ꯌꯥꯝ ꯀꯨꯏꯅꯗꯤ ꯂꯩꯔꯣꯏꯗꯕꯅꯤꯅꯅꯦ ꯑꯗꯨꯝ ꯍꯥꯟꯅ ꯌꯦꯡꯅꯤꯡꯕ ꯐꯠ ꯐꯠ ꯑꯗꯣ ꯍꯌꯦꯡꯅꯦ ꯑꯩꯈꯣꯏ ꯏꯅꯥꯎꯄꯤꯗꯨꯒ ꯑꯌꯨꯛ ꯉꯟꯇ ꯂꯥꯛꯑꯒꯦ ꯅꯣꯏꯗ ꯊꯣꯛꯂꯛꯀꯥꯟ ꯑꯗꯨꯝ ꯅꯪꯉꯣꯟꯗ ꯐꯣꯟ ꯇꯧꯔꯛꯑꯒꯦ ꯅꯠꯇ꯭ꯔꯥ ꯑꯗꯨꯏ ꯇꯤꯀꯦꯠ ꯀꯛꯄꯥꯒꯗꯤ ꯏꯔꯥꯏ ꯂꯥꯏꯅ ꯑꯗꯨꯝ ꯐꯪꯒꯗꯣꯏ ꯅꯠꯇ꯭ꯔꯣ ꯑꯪ ꯍꯣꯏ ꯍꯣꯏ ꯑꯍꯣꯏ ꯂꯥꯛꯑꯒꯦ ꯑꯗꯨ ꯑꯣꯏꯔꯗꯤ ꯀꯣ ꯑꯗꯨꯝ ꯅꯪꯁꯨ ꯉꯥꯏꯔꯝꯃꯣ ꯅꯣꯏꯒꯤ ꯇꯃꯣ ꯍꯣꯏꯁꯨ ꯐꯖꯟꯅ ꯑꯗꯨꯝ ꯍꯥꯏꯅꯧꯑꯣ ꯑꯩꯗꯤ ꯕꯥꯏꯅꯣꯀꯨꯂ꯭ꯔꯒꯇꯣ ꯌꯥꯝ ꯌꯦꯡꯅꯤꯡꯉꯦꯕ ꯑꯗꯣ ꯍꯌꯦꯡ ꯂꯥꯛꯑꯀꯥꯟꯗ ꯑꯗꯨꯝ ꯐꯣꯟ ꯇꯧꯔꯛꯑꯒꯦ ꯅꯪ ꯑꯗꯨꯝ ꯊꯣꯛꯂꯛꯑꯣꯀꯣ ꯕꯁ ꯄꯥꯔꯀꯤꯡꯗ ꯉꯥꯏꯔꯝꯃꯨꯀꯣ ꯑꯩ ꯑꯗꯨꯝ ꯂꯥꯛꯑꯗꯣꯏꯅꯤ ꯑꯥꯥꯥ ꯑꯥ ꯍꯣ ꯍꯣ ꯍꯣꯏ ꯂꯥꯛꯑꯒꯦ ꯑꯗꯨ ꯑꯣꯏꯔꯗꯤ ꯊꯝꯃꯒꯦ